ꯆꯥꯛ ꯊꯣꯡꯕ ꯑꯁꯤ ꯅꯨꯄꯤ ꯈꯛꯇꯪꯒꯤ ꯊꯕꯛꯅꯤ ꯍꯥꯏꯅ ꯈꯟꯕ ꯂꯩꯇꯦ ꯃꯔꯝꯗꯤ ꯅꯨꯄꯤꯒꯤꯗ ꯊꯕꯛ ꯅꯤ ꯍꯥꯏꯔꯗꯤ ꯑꯩꯈꯣꯏ ꯑꯃꯒ ꯑꯃꯒ ꯅꯨꯡꯁꯤꯅꯕ ꯋꯥꯠꯀꯅꯤ ꯈꯨꯟꯅꯥꯏ ꯑꯃ ꯆꯥꯎꯈꯠꯄꯗ ꯅꯨꯄꯥ ꯅꯨꯄꯤ ꯊꯧꯗꯥꯡ ꯌꯥꯝꯅ ꯆꯥꯎꯋꯤ ꯅꯨꯄꯤ ꯅꯨꯄꯥ ꯆꯞ ꯃꯥꯟꯅꯅ ꯍꯤꯡꯕ ꯗꯔꯀꯥꯔ ꯑꯣꯏ ꯑꯗꯨꯅ ꯅꯨꯄꯤ ꯅꯨꯄꯥꯒꯤ ꯊꯕꯛ ꯈꯥꯏꯗꯣꯛꯇꯕ ꯑꯉꯝ ꯑꯉꯝ ꯃꯇꯦꯡ ꯄꯥꯡꯗꯨꯅ ꯍꯤꯡꯃꯤꯟꯅꯔꯗꯤ ꯈꯨꯟꯅꯥꯏ ꯑꯁꯤ ꯆꯥꯎꯈꯠꯄꯗ ꯃꯇꯦꯡ ꯑꯣꯏ ꯍꯥꯏꯅ ꯑꯩꯅ ꯈꯟꯂꯤ ꯑꯩꯈꯣꯏꯒꯤ ꯌꯨꯝꯗ ꯏꯃꯥ ꯍꯣꯏ ꯑꯩꯈꯣꯏ ꯂꯩꯇꯕ ꯃꯇꯝꯗ ꯕꯕꯥ ꯍꯣꯏ ꯏꯌꯥꯝꯕ ꯍꯣꯏꯅ ꯆꯥꯛ ꯊꯣꯡꯕ ꯌꯥꯎꯋꯤ ꯃꯈꯣꯏꯁꯨ ꯌꯥꯝꯅ ꯊꯣꯡꯕ ꯍꯩ ꯃꯁꯤꯗ ꯅꯨꯄꯥ ꯅꯨꯄꯤꯒꯤ ꯊꯕꯛꯅꯤ ꯍꯥꯏꯅ ꯈꯥꯏꯗꯣꯛꯇꯦ